ꯍꯂꯣ ꯑꯧ ꯇꯥꯏꯌꯦ ꯇꯥꯏꯌꯦ ꯑ ꯃꯥꯅꯦ ꯑꯣꯏꯗꯣꯏꯅꯦ ꯑꯥ ꯃꯥꯅꯦ ꯑꯥ ꯑꯗꯨꯝ ꯂꯥꯛꯑꯦ ꯑꯅꯧꯕ ꯃꯌꯥꯝ ꯃꯈꯜ ꯃꯈꯜ ꯀꯔꯝꯕꯗ ꯄꯥꯝꯕꯤꯔꯤꯅꯣ ꯑꯥ ꯑꯦꯝ ꯃꯥꯏ ꯊꯥꯔꯇꯤꯟꯁꯦ ꯊꯥꯔꯇꯤꯟ ꯀꯦ ꯃꯨꯛ ꯂꯩ ꯑꯣꯟꯂꯥꯏꯟ ꯄ꯭ꯔꯥꯏꯁꯇ ꯌꯦꯡꯉꯗꯤ ꯍꯣꯏ ꯑꯗꯨꯝ ꯅꯦꯒꯣꯁ꯭ꯌꯦꯕꯜꯕꯨꯗꯤ ꯑꯣꯏꯌꯦ ꯈꯔ ꯃꯆꯨꯁꯦ ꯑꯗꯨꯝ ꯄ꯭ꯂꯝ ꯄꯔꯄꯥꯜꯒꯨꯝꯕ ꯕ꯭ꯂꯦꯛꯀꯨꯝꯕ ꯃꯦꯔꯨꯟꯒꯨꯝꯕ ꯑꯗꯨꯝ ꯂꯥꯛꯀꯅꯤ ꯗꯨꯀꯥꯟꯁꯦ ꯄꯨꯡ ꯑꯌꯨꯛꯀꯤ ꯄꯨꯡ ꯃꯥꯄꯟꯗꯒꯤꯅ ꯅꯨꯡꯗꯥꯡꯒꯤ ꯃꯉꯥꯕꯧ ꯎꯝ ꯍꯣꯍꯣꯏ ꯌꯥꯏꯌꯦ ꯌꯥꯏꯌꯦ